ꯑꯩꯅ ꯁꯝꯁꯨꯡ ꯑꯦ ꯐꯤꯞꯇꯤ ꯇꯨ ꯑꯃ ꯁꯝꯁꯨꯡ ꯏꯁꯇꯣꯔꯗꯒꯤ ꯂꯩꯖꯩ ꯃꯗꯨꯗ ꯇꯦꯝꯄꯔ ꯒ꯭ꯂꯥꯁꯁꯨ ꯐꯖꯅ ꯅꯞꯄꯤꯔꯛꯏ ꯔꯤꯁꯤꯞꯁꯨ ꯐꯖꯅ ꯄꯤꯕꯤ ꯄꯤꯕꯤꯔꯛꯏ ꯕꯦꯇ꯭ꯔꯤ ꯍꯦꯜꯠꯁꯨ ꯌꯥꯝꯅ ꯐꯩ ꯀꯦꯝꯔꯥꯁꯨ ꯌꯥꯝꯅ ꯁꯦꯡꯏ ꯑ ꯆꯥꯔꯖꯔꯁꯨ ꯍꯥꯞꯄꯤꯔꯛꯏ ꯑꯗꯨꯅ ꯁꯝꯁꯤꯡ ꯏꯁꯇꯣꯔ ꯃꯦꯖꯣꯔꯈꯨꯜꯗꯒꯤ ꯍꯥꯏꯔꯤꯕ ꯗꯨꯀꯥꯟ ꯑꯁꯤꯗꯒꯤ ꯃꯌꯥꯝꯁꯨ ꯂꯩꯕꯤꯌꯨ